ꯑꯩꯁꯦ ꯃꯣꯕꯥꯏꯜ ꯗꯇꯥꯁꯨ ꯁꯤꯖꯤꯟꯅꯩ ꯑꯗꯒꯤ ꯋꯥꯏꯐꯥꯏꯁꯨ ꯁꯤꯖꯤꯟꯅꯩ ꯃꯔꯝꯗꯤ ꯑꯩꯅ ꯁꯤꯖꯤꯟꯅꯔꯤꯕ ꯗꯇꯥꯁꯤ ꯀꯩ ꯏꯖꯨꯀꯦꯁꯟ ꯄꯔꯄꯔꯁꯀꯤꯗꯁꯨ ꯁꯤꯖꯤꯟꯅꯩ ꯅꯣꯂꯦꯁ ꯄꯔꯄꯔꯁꯀꯤꯗꯁꯨ ꯁꯤꯖꯤꯟꯅꯩ ꯑꯗꯒꯤ ꯑꯩꯅ ꯅ꯭ꯌꯨꯁ ꯀꯜꯂꯦꯛꯀꯨꯝꯕ ꯇꯧꯕꯗꯁꯨ ꯁꯤꯖꯤꯟꯅꯩ ꯅꯦꯠꯋꯔꯛ ꯏꯁꯨ ꯂꯩꯕ ꯃꯇꯝꯁꯨ ꯌꯥꯎꯋꯦ ꯍꯥꯏꯗꯤ ꯑꯩꯒꯤ ꯅꯦꯠꯋꯔꯛꯁꯦ ꯌꯥꯝꯅ ꯁ꯭ꯂꯣ ꯆꯂꯛꯄꯒꯨꯝꯕꯁꯨ ꯌꯥꯎꯋꯦ ꯑꯩ ꯅꯣꯡꯃꯗ ꯖꯤꯕꯤ ꯁꯦ ꯐꯥꯏꯐ ꯇꯨ ꯇꯦꯟ ꯑꯗꯨꯃꯥꯏꯅ ꯁꯤꯖꯤꯟꯅꯔꯝꯅꯤ ꯑꯗꯒꯤ ꯅꯦꯠꯋꯔꯛ ꯏꯁꯨꯁ ꯂꯩꯕꯁꯦ ꯌꯥꯝꯅ ꯇꯣꯏꯅ ꯌꯥꯎꯕꯗꯤ ꯅꯠꯇꯦ ꯃꯔꯛ ꯃꯔꯛꯇ ꯌꯥꯎꯋꯦ ꯃꯔꯛ ꯃꯔꯛꯇ ꯌꯥꯎꯕꯁꯤꯕꯨꯗꯤ ꯑꯗꯨꯝ ꯕꯦꯔꯤꯌꯦꯕꯜ ꯑꯣꯏ ꯑꯗ ꯑꯩꯅ ꯁꯤꯖꯤꯟꯅꯖꯔꯤꯕ ꯑꯗꯒꯤ ꯋꯥꯏꯐꯥꯏ ꯑꯗꯒꯤ ꯃꯣꯕꯥꯏꯜ ꯗꯇꯥꯁꯤꯡꯁꯦ ꯑꯗꯨꯝ ꯑꯩꯅ ꯗꯔꯀꯥꯔ ꯂꯩꯕ ꯒꯤꯗꯃꯛꯇ ꯁꯤꯖꯤꯟꯅꯕ ꯉꯥꯛꯇꯅꯦ